ꯂꯩꯕꯥꯛꯀꯤ ꯑꯁꯤꯗ ꯐꯪꯂꯤꯕ ꯑꯅꯥ ꯂꯥꯏꯌꯦꯡꯁꯤꯡ ꯑꯃꯁꯨꯡ ꯑꯅꯥ ꯂꯥꯏꯌꯦꯡꯒꯤ ꯑꯣꯏꯕ ꯁꯦꯕꯥꯁꯤꯡꯒꯤ ꯃꯇꯝꯗ ꯑꯗꯣꯝꯒꯤ ꯀꯣꯚꯤꯠ ꯂꯥꯏꯆꯠꯀꯤ ꯃꯇꯝꯗ ꯀꯔꯝꯅ ꯍꯦꯟꯅ ꯐꯕ ꯍꯛꯆꯦꯜꯒꯤ ꯈꯨꯗꯣꯡꯆꯥꯕꯁꯤꯡ ꯐꯪꯅꯕꯒꯤꯗꯃꯛ ꯀꯔꯤ ꯗꯒꯤ ꯍꯦꯟꯅ ꯀꯣꯚꯤꯠꯇ ꯑꯩꯈꯣꯏ ꯀꯣꯔꯟꯇꯥꯏꯟ ꯇꯧꯔꯒ ꯂꯩ ꯍꯥꯏꯅ ꯑꯩꯈꯣꯏ ꯇꯧꯏ ꯑꯗꯨꯗꯩ ꯑꯩꯈꯣꯏ ꯀꯣꯚꯤꯠ ꯃꯇꯝꯗ ꯑꯩꯈꯣꯏ ꯌꯨꯝꯗ ꯀꯣꯔꯟꯇꯥꯏꯟ ꯇꯧꯔꯒ ꯃꯄꯥꯟ ꯊꯣꯛꯇꯕꯤꯗ ꯑꯩꯈꯣꯏ ꯌꯨꯝ ꯀꯥ ꯃꯅꯨꯡꯗꯨꯗ ꯑꯩꯈꯣꯏ ꯂꯩ ꯀꯣꯚꯤꯠ ꯃꯇꯝꯗ ꯑꯩꯈꯣꯏ ꯂꯣꯛꯗꯥꯎꯟ ꯃꯇꯝꯗꯁꯨ ꯑꯩꯈꯣꯏ ꯌꯥꯝꯅ ꯆꯦꯛꯁꯤꯟꯅ ꯑꯩꯈꯣꯏ ꯌꯨꯝ ꯃꯅꯨꯡꯗ ꯃꯄꯥꯟꯗ ꯊꯣꯛꯇꯕꯤ ꯂꯩ ꯑꯗꯩꯗꯤ ꯑꯈꯣꯏ ꯀꯣꯚꯤꯠ ꯅꯥꯈꯤꯕ ꯃꯇꯝꯗꯁꯨ ꯃꯤ ꯑꯃꯒ ꯑꯃꯒ ꯁꯝꯅꯗꯦ ꯁꯝꯅꯔꯗꯤ ꯀꯣꯚꯤꯠꯇꯣ ꯂꯥꯟꯁꯤꯟꯅꯅꯤꯅ ꯑꯩꯈꯣꯏ ꯁꯝꯅꯗꯦ ꯑꯩꯈꯣꯏ ꯁꯝꯅꯕ ꯃꯇꯝꯗꯁꯨ ꯌꯥꯝꯅ ꯂꯥꯞꯅ ꯂꯥꯞꯅ ꯄꯤ ꯄꯣꯠ ꯆꯩ ꯄꯤꯕꯗꯁꯨ ꯌꯥꯝꯅ ꯂꯥꯞꯅ ꯄꯤ ꯀꯣꯚꯤꯠ ꯃꯇꯝꯗ ꯑꯩꯈꯣꯏ ꯀꯣꯔꯟꯇꯥꯏꯟ ꯇꯧꯔꯒ ꯂꯩꯕꯁꯦ ꯑꯩꯈꯣꯏꯒꯤ ꯌꯥꯝꯅ ꯐꯕ ꯃꯈꯜ ꯑꯃꯅꯤ ꯑꯗꯩꯗꯤ ꯑꯩꯈꯣꯏ ꯂꯣꯛꯗꯥꯎꯟ ꯃꯇꯝꯗ ꯑꯩꯈꯣꯏ ꯆꯥꯕ ꯊꯛꯄꯗꯁꯨ ꯌꯥꯝꯅ ꯋꯥꯅ ꯐꯪꯈꯤ